ꯑꯩꯅ ꯗꯁꯕꯤꯟ ꯄꯥꯝꯂꯤꯕꯒꯤ ꯃꯔꯝꯗꯤ ꯗꯁꯕꯤꯟꯗ ꯑꯃꯣꯠ ꯑꯀꯥꯏ ꯈꯨꯗꯤꯡꯃꯛ ꯍꯥꯞꯆꯤꯟꯕ ꯌꯥꯏ ꯑꯩꯅ ꯂꯝ ꯂꯥꯞꯅ ꯆꯠꯂꯨꯗ꯭ꯔꯕꯁꯨ ꯑꯩꯅ ꯑꯅꯛꯄꯗ ꯊꯝꯕ ꯗꯁꯕꯤꯟꯗꯣ ꯃꯐꯝ ꯆꯥꯅ ꯊꯝꯃꯒ ꯑꯩꯅ ꯍꯨꯟꯗꯣꯛꯅꯤꯡꯕ ꯃꯇꯝꯗ ꯄꯣꯠꯇꯨ ꯍꯨꯟꯗꯣꯛꯄ ꯂꯥꯏꯅ ꯉꯝꯃꯤ ꯑꯗꯒꯤ ꯏꯃꯨꯡ ꯃꯅꯨꯡꯁꯨ ꯂꯨꯅ ꯅꯥꯟꯅ ꯊꯝꯕ ꯉꯝꯃꯤ ꯂꯝꯖꯥꯎ ꯁꯣꯔꯣꯛꯇꯁꯨ ꯗꯁꯕꯤꯟꯗꯣ ꯃꯐꯝ ꯆꯥꯅ ꯊꯝꯃꯒ ꯐꯠꯇꯕ ꯈꯨꯗꯤꯡꯃꯛꯇꯣ ꯑꯩꯈꯣꯏꯅ ꯗꯁꯕꯤꯟꯗꯨꯗ ꯍꯥꯞ ꯇꯥꯔꯒꯗꯤ ꯗꯁꯕꯤꯟꯗꯣ ꯁꯣꯔꯣꯛꯇꯣ ꯃꯣꯠꯂꯔꯣꯏ ꯂꯨꯅ ꯅꯥꯟꯅꯁꯨ ꯂꯩꯔꯅꯤ ꯋꯥꯈꯜꯗꯁꯨ ꯅꯨꯡꯉꯥꯏꯔꯅꯤ ꯂꯨꯅ ꯅꯥꯟꯅ ꯂꯩꯔꯕꯅꯤꯅ ꯑꯗꯒꯤ ꯊꯕꯛ ꯑꯝꯇ ꯊꯣꯂꯛꯄ ꯃꯇꯝꯗ ꯒ꯭ꯔꯥꯎꯟꯒꯨꯝꯕ ꯑꯃ ꯇꯧꯕꯗ ꯗꯁꯕꯤꯟꯁꯦ ꯃꯐꯝ ꯆꯥꯅ ꯄꯣꯠꯆꯩ ꯑꯃꯣꯠ ꯑꯀꯥꯏ ꯐꯠꯇ ꯍꯥꯎꯗꯤꯉꯩꯗꯣ ꯍꯥꯞꯆꯤꯟ ꯇꯥꯔꯒꯗꯤ ꯂꯨꯅ ꯅꯥꯟꯅꯁꯨ ꯂꯩꯔꯅꯤ ꯃꯇꯝꯁꯨ ꯃꯥꯡꯉꯔꯣꯏ ꯑꯗꯒꯤ ꯑꯇꯣꯞꯄꯅ ꯊꯕꯛ ꯑꯃ ꯃꯐꯝꯗꯨꯗ ꯇꯧꯅꯤꯡ ꯇꯥꯔꯒꯁꯨ ꯑꯗꯨꯝ ꯈꯨꯗꯛꯇ ꯂꯨꯅ ꯅꯥꯟꯅ ꯑꯗꯨꯝ ꯃꯇꯝ ꯆꯪꯗꯅ ꯃꯤ ꯑꯇꯣꯞꯄꯁꯨ ꯆꯦꯟꯅꯗꯅ ꯊꯕꯛ ꯐꯠꯇ ꯍꯥꯎꯗꯤ ꯍꯨꯟꯗꯣꯛꯄꯩ ꯃꯇꯝꯗꯣ ꯃꯥꯡꯍꯟꯗꯅ ꯐꯖꯅ ꯂꯨꯅ ꯅꯥꯟꯅ ꯊꯝꯕ ꯉꯝꯃꯤ ꯑꯗꯨꯅ ꯑꯩꯅ ꯗꯁꯕꯤꯟꯁꯤ ꯌꯥꯝꯅ ꯃꯔꯨ ꯑꯣꯏ ꯍꯥꯏꯅ ꯈꯜꯂꯤ ꯐꯩ ꯍꯥꯏꯅ ꯈꯜꯂꯤ ꯑꯗꯨꯒ ꯂꯩꯕꯥꯛ ꯑꯃ ꯂꯨ ꯅꯥꯟꯅ ꯊꯝꯕ ꯃꯇꯝꯗ ꯗꯁꯕꯤꯟ ꯃꯐꯝ ꯆꯥꯅ ꯊꯝꯃꯒ ꯂꯩꯕꯥꯛ ꯑꯗꯨꯒꯤ ꯑꯗꯒꯤ ꯃꯐꯝꯗꯨꯒꯤ ꯂꯨꯕ ꯅꯥꯟꯕ ꯑꯗꯒꯤ ꯃꯤꯉꯩꯗꯨꯒꯤ ꯋꯥꯈꯜ ꯂꯧꯁꯤꯡ ꯂꯨꯅ ꯅꯥꯟꯅ ꯂꯩꯔꯒꯗꯤ ꯋꯥꯈꯜꯁꯨ ꯅꯨꯡꯉꯥꯏ ꯃꯣꯠꯄ ꯍꯥꯏꯕꯁꯤꯃꯛꯇꯕꯨ ꯋꯥꯈꯜ ꯅꯨꯡꯉꯥꯏꯇꯦ ꯑꯗꯨꯅ ꯂꯨꯅ ꯅꯥꯟꯅ ꯊꯝꯕꯗ ꯗꯁꯕꯤꯟꯁꯦ ꯌꯥꯝꯅ ꯃꯔꯨ ꯑꯣꯏ ꯑꯗꯨꯅ ꯑꯩꯗꯤ ꯗꯁꯕꯤꯟꯁꯦ ꯌꯥꯝꯅ ꯄꯥꯝꯖꯩ